ꯗ꯭ꯔꯥꯏꯕ꯭ꯔ ꯅꯣꯏꯁꯦ ꯌꯧꯒꯗꯕ ꯀꯌꯥꯝ ꯋꯥꯠꯂꯤꯒꯦ ꯑꯩꯗꯤ ꯁꯤꯒꯤ ꯂꯝꯕꯤꯁꯦ ꯈꯪꯗꯦꯑꯦ ꯑꯅꯧꯕꯁꯨ ꯑꯣꯏꯔꯦ ꯅꯣꯏꯒꯤ ꯑꯔꯤꯕ ꯂꯝꯕꯤ ꯑꯁꯤ ꯁꯦꯝꯃꯤꯑꯅ ꯆꯠꯍꯟꯗ꯭ꯔꯦ ꯑꯗꯣ ꯑꯅꯧꯕ ꯂꯝꯕꯤꯁꯤꯗ ꯆꯠꯂꯕꯅꯤꯅ ꯑꯩꯁꯦ ꯀꯔꯤꯝꯇ ꯈꯪꯗ꯭ꯔꯦ ꯄꯨꯡ ꯀꯌꯥꯝ ꯆꯪꯈꯤꯗꯣꯏꯅꯣ ꯃꯇꯝ ꯀꯌꯥꯝ ꯆꯪꯈꯤꯗꯣꯏꯅꯣ ꯅꯣꯏꯒꯤꯁꯤꯕꯣ ꯑꯩ ꯌꯨꯝꯗꯒꯤꯁꯨ ꯐꯣꯟ ꯇꯧꯁꯤꯜꯂꯛꯄꯗ ꯈꯥꯡ ꯉꯝꯗ꯭ꯔꯦ ꯄ꯭ꯔꯣꯕ꯭ꯂꯦꯝ ꯑꯃ ꯊꯣꯛꯑꯦ ꯍꯥꯏꯌꯦ ꯌꯨꯝꯗꯁꯨ ꯑꯗꯨꯅ ꯈꯤꯇꯪ ꯊꯨꯅ ꯌꯧꯅꯤꯡꯉꯦ ꯌꯥꯈꯤꯔꯣꯏꯗ꯭ꯔꯣ ꯀꯌꯥꯝ ꯌꯥꯝ ꯋꯥꯠꯂꯤꯒꯦ ꯌꯧꯗꯧꯕ